ꯑꯣ ꯑꯣ ꯇꯥꯕꯤꯔꯦ ꯑꯩꯁꯦ ꯇꯨꯔꯤꯁꯅꯦꯕ

ꯑꯗꯨ ꯊꯥꯡꯒ ꯑꯥꯏꯂꯦꯟꯗ ꯂꯦꯛꯄ ꯈꯣꯠꯄꯁꯤꯗꯤ ꯀꯃꯥꯏꯅ ꯇꯧꯏ ꯑꯩꯁꯤ ꯍꯌꯦꯡꯁꯦ ꯂꯥꯛꯁꯤꯔꯥꯅ ꯈꯟꯕꯅꯤ ꯑꯗꯣ ꯂꯥꯛꯄ ꯃꯇꯝꯗ ꯐꯖꯅ ꯏꯟꯁꯇ꯭ꯔꯛꯁꯟ ꯄꯤꯕꯤꯅꯕ ꯃꯤꯒ ꯂꯩꯕ꯭ꯔꯥ

ꯍꯣꯏ ꯑꯗꯨꯗꯤ ꯌꯥꯝ ꯊꯥꯒꯠꯆꯔꯦꯀꯣ ꯁꯣꯝꯅ ꯈꯪꯗꯕ ꯄꯥꯎꯇꯥꯛ ꯃꯌꯥꯝ ꯄꯤꯕꯤꯔꯦ ꯉꯥꯒꯗꯣ ꯈꯔ ꯆꯥꯕ ꯌꯥꯏ ꯑꯗꯥꯏꯗ ꯐꯪꯕ ꯉꯥ

ꯍꯣꯏ ꯍꯣꯏ ꯊꯝꯖꯔꯒꯦꯀꯣ ꯑꯗꯨꯗꯤ